ꯏꯅꯥꯛ ꯅꯛꯅ ꯂꯩꯕ ꯁ꯭ꯀꯨꯜꯁꯤꯡ ꯂꯩꯔꯛꯄꯅ ꯂꯥꯞꯅ ꯆꯠꯄ ꯇꯧꯗꯕꯅ ꯄ꯭ꯔꯤ ꯅꯔꯁꯔꯤꯗꯒꯤ ꯍꯧꯔꯒ ꯂꯥꯏꯅ ꯅꯨꯡꯉꯥꯏꯅ ꯑꯉꯥꯡꯁꯤꯡꯅ ꯁ꯭ꯀꯨꯜ ꯇꯝꯕ ꯐꯪꯖꯔꯦ ꯍꯥꯏꯔꯤꯕ ꯈꯨꯗꯣꯡ ꯆꯥꯕꯁꯤꯡ ꯑꯁꯤꯅ ꯍꯥꯏ ꯁ꯭ꯀꯨꯜꯒꯤ ꯊꯥꯛ ꯐꯥꯎꯗ ꯂꯩꯕ ꯁꯥꯇ꯭ꯔꯁꯤꯡꯕꯨ ꯑꯣꯖꯥꯁꯤꯡꯅ ꯐꯖꯅ ꯇꯥꯛꯄꯤ ꯇꯝꯕꯤꯗꯨꯅ ꯄꯣꯖꯤꯁꯟ ꯐꯥꯎꯕꯒꯤ ꯊꯥꯛꯇ ꯄꯨꯊꯣꯛꯄꯤꯕ ꯑꯃꯗꯤ ꯄꯥꯁ ꯇꯧꯕꯒꯤ ꯄꯥꯔꯁꯦꯟꯇꯦꯖ ꯌꯥꯝꯅ ꯍꯦꯟꯖꯠꯂꯛꯇꯨꯅ ꯉꯁꯤꯗꯤ ꯏꯔꯩꯀꯥꯏ ꯏꯔꯝꯗꯝ ꯑꯁꯤ ꯑꯐꯕ ꯑꯣꯏꯃꯤꯟꯅꯗꯨꯅ ꯑꯆꯧꯕ ꯑꯦꯛꯖꯥꯝ ꯀꯌꯥ ꯌꯥꯎꯔꯛꯇꯨꯅ ꯖꯤꯜꯂꯥ ꯑꯁꯤꯕꯨ ꯃꯥꯏ ꯑꯣꯏꯍꯟꯕꯤꯔꯦ ꯏꯅꯥꯛ ꯅꯛꯄꯗ ꯀꯣꯆꯤꯡ ꯁꯟꯇꯔ ꯄꯤꯅꯦꯀꯜ ꯑꯦꯀꯥꯗꯦꯃꯤ ꯑꯦꯛꯁꯦꯜ ꯀꯣꯆꯤꯡ ꯁꯦꯟꯇꯔ ꯍꯥꯏꯔꯤꯕ ꯀꯌꯥ ꯑꯁꯤꯅ ꯂꯩꯗꯨꯅ ꯂꯩꯉꯥꯛꯀꯤ ꯂꯩ ꯂꯩꯗꯨꯅ ꯁꯥꯇ꯭ꯔꯁꯤꯡꯕꯨ ꯃꯍꯩ ꯌꯥꯜꯍꯟꯕꯤꯕ ꯉꯝꯂꯦ ꯂꯩꯉꯥꯛꯀꯤ ꯁ꯭ꯀꯨꯜꯁꯤꯡꯁꯦ ꯍꯧꯖꯤꯛꯇꯤ ꯃꯇꯝꯒꯤ ꯃꯇꯨꯡ ꯏꯟꯅ ꯃꯊꯛ ꯊꯣꯡꯕ ꯀꯌꯥꯅ ꯌꯦꯡꯁꯤꯟꯕꯤꯗꯨꯅ ꯃꯈꯣꯏꯅ ꯌꯦꯡꯁꯤꯟꯕꯤꯗꯨꯅ ꯑꯣꯖꯥ ꯑꯐꯕ ꯀꯌꯥ ꯊꯝꯕꯤꯗꯨꯅ ꯇꯥꯛꯄꯤ ꯇꯝꯕꯤꯗꯨꯅ ꯁꯥꯇ꯭ꯔ ꯃꯁꯤꯡ ꯌꯥꯝꯈꯠꯂꯦ ꯑꯃꯗꯤ ꯇꯦꯟ ꯇꯨꯌꯦꯜꯕ ꯑꯦꯛꯖꯥꯝ ꯀꯌꯥꯗ ꯄꯥꯁ ꯇꯧꯕ ꯑꯃꯗꯤ ꯄꯣꯖꯤꯁꯟꯒꯤ ꯊꯥꯛꯇ ꯄꯨꯊꯣꯛꯄ ꯉꯝꯂꯦ